ꯑꯩꯒꯤ ꯈ꯭ꯋꯥꯏꯗꯒꯤ ꯆꯥꯎꯕ ꯑꯀꯟꯕ ꯍꯥꯏꯕꯁꯤ ꯃꯌꯥꯝꯅ ꯑꯩꯕꯨ ꯌꯥꯝ ꯅꯨꯡꯁꯤꯕꯤ ꯑꯩꯅ ꯇꯧꯊꯣꯔꯛꯄ ꯇꯕꯛꯗ ꯃꯌꯥꯝꯅ ꯌꯥꯝꯅ ꯊꯥꯒꯠꯄꯤ ꯑꯁꯤ ꯑꯣꯏꯔꯝꯒꯅꯤ ꯍꯥꯏꯅ ꯈꯜꯂꯤ ꯑꯗꯨꯒ ꯑꯩꯒꯤ ꯑꯁꯣꯟꯕ ꯍꯥꯏꯔꯒꯗꯤ ꯑꯩꯁꯤ ꯌꯥꯝꯅ ꯏꯀꯥꯏ ꯊꯤꯒꯜꯂꯤ ꯑꯁꯤꯅ ꯑꯩꯒꯤ ꯑꯁꯣꯟꯕ ꯑꯣꯏꯕ ꯌꯥꯏ